ꯍꯜꯂꯣ ꯑꯧ ꯇꯥꯏꯌꯦ ꯍꯥꯏꯕꯤꯌꯣ ꯑꯧ ꯍꯥꯏꯕꯤꯌꯣ ꯇꯥꯏꯌꯦ ꯑꯧ ꯑꯧ ꯃꯥꯅꯦ ꯃꯥꯅꯦ ꯑꯥ ꯌꯥꯅꯤ ꯑꯗꯣ ꯕꯨꯛꯁꯦ ꯄꯨꯡ ꯀꯌꯥꯗꯒꯤ ꯑꯣꯏꯗꯣꯏꯅꯣ ꯀꯩ ꯅꯨꯃꯤꯠꯀꯤ ꯑꯣꯏꯗꯣꯏꯅꯣ ꯅꯣꯡꯃꯗ ꯂꯤꯁꯤꯡ ꯃꯉꯥ ꯇꯥꯕꯁꯦ ꯀꯌꯥꯝ ꯇꯥꯍꯟꯅꯤꯡꯉꯤꯅꯣ ꯁꯣꯝꯅ ꯍꯥꯏꯕꯤꯌꯣ ꯑꯗꯣ ꯌꯥꯝꯅꯗꯤ ꯇꯥꯕ ꯌꯥꯗꯦꯀꯣ ꯎꯝ ꯍꯣꯏ ꯍꯣꯏ ꯌꯥꯔꯦ ꯌꯥꯔꯦ ꯑꯗꯣ ꯍꯌꯦꯡꯁꯦ ꯄꯨꯡ ꯀꯌꯥꯗ ꯂꯥꯛꯆꯧ ꯍꯥꯏꯕꯅꯣ ꯍꯣꯏ ꯍꯣꯏ ꯃꯐꯝꯗꯤ